ꯃꯅꯤꯄꯨꯔꯗ ꯈ꯭ꯋꯥꯏꯗꯒꯤ ꯑꯅꯧꯕ ꯃꯃꯤ ꯀꯨꯝꯍꯩꯁꯤꯡ ꯍ ꯀꯥꯞꯐꯝ ꯍꯥꯏꯇꯥꯔꯒꯗꯤ ꯇꯥꯟꯊꯥꯄꯣꯂꯤꯁ ꯑꯗꯒꯤ ꯑꯦꯝ ꯑꯦꯐ ꯗꯤ ꯁꯤ ꯀ꯭ꯌꯨꯃꯦꯛ ꯄ꯭ꯔꯇꯥꯞ ꯇꯣꯜꯀꯤꯁ ꯑꯗꯒꯤ ꯎꯁꯥ ꯍꯣꯜ ꯁꯤꯅ ꯈ꯭ꯋꯥꯏꯗꯒꯤ ꯃꯃꯤꯡ ꯆꯠꯅ ꯂꯩꯔꯤꯕꯅꯤ ꯍꯧꯖꯤꯛ ꯍꯧꯖꯤꯛ ꯄ꯭ꯔꯇꯥꯞ ꯇꯣꯜꯀꯤꯁꯀ ꯄꯥꯎ ꯀꯩꯅꯣꯒ ꯎꯁꯥ ꯍꯣꯜꯒꯁꯦ ꯄꯥꯎꯅꯥ ꯕꯖꯥꯔꯗ ꯂꯩ ꯃ ꯑꯗꯨꯝ ꯍꯦꯛ ꯏꯝꯐꯥꯜꯒꯤ ꯁꯤꯇꯤ ꯃꯌꯣꯜꯗꯁꯨ ꯑꯣꯏꯔꯦ ꯑꯗꯒꯤ ꯇꯥꯟꯊꯥꯄꯣꯂꯤꯁꯅ ꯁꯅꯥ ꯀꯩꯊꯦꯜ ꯃꯣꯏꯁꯤꯗ ꯐꯪꯉꯤꯕ ꯀꯥꯟꯅꯕ ꯍꯥꯏꯇꯥꯔꯒꯗꯤ ꯂꯥꯏꯛ ꯁꯤꯇꯤꯡ ꯑꯦꯔꯦꯟꯖꯃꯦꯟꯗ ꯕꯤ ꯕꯤ ꯑꯥꯏ ꯄꯤꯒꯤ ꯑꯣꯏꯕ ꯅꯠꯇ꯭ꯔꯒ ꯑꯗꯨꯃꯥꯏꯅ ꯈꯦꯠꯅꯕ ꯈꯔ ꯊꯝꯃꯦ ꯍꯥꯏꯇꯥꯔꯦ ꯇꯤꯀꯦꯠ ꯃꯃꯜꯒꯤ ꯃꯇꯨꯡ ꯏꯟꯅ ꯀꯥꯟꯅꯕ ꯏꯁꯥ ꯏꯁꯥꯒꯤ ꯑꯄꯥꯝꯕ ꯃꯈꯜꯗꯨ ꯈꯜꯂꯒ ꯐꯝꯕꯤꯕꯁꯨ ꯌꯥꯔꯦ ꯑꯗꯒꯤ ꯑꯦꯝ ꯑꯦꯐ ꯗꯤ ꯁꯤꯅ ꯀꯣꯅꯨꯡ ꯃꯃꯥꯡꯗ ꯂꯩ ꯑꯗꯨꯒ ꯀ꯭꯭ꯌꯨꯃꯦꯛꯅ ꯀꯛꯋꯥ ꯕꯤꯁꯥꯜꯒꯤ ꯃꯊꯛꯇ ꯂꯩꯕ ꯁꯤꯃꯥ ꯍꯣꯜꯅꯦ ꯑꯗꯒꯤ ꯇꯤꯛꯀꯦꯠꯀꯤ ꯔꯦꯟꯖ ꯍꯥꯏꯇꯥꯔꯒꯗꯤ ꯆꯨꯝꯅꯒꯤ ꯅꯣꯔꯃꯦꯜ ꯑꯣꯏꯕ ꯇꯤꯀꯦꯠꯇꯗꯤ ꯌꯥꯡꯈꯩ ꯁꯨꯃꯥꯏꯅ ꯂꯩꯕꯁꯦ ꯌꯥꯡꯈꯩ ꯆꯥꯝꯃ ꯑꯦꯛꯁꯇ꯭ꯔꯥ ꯊ꯭ꯔꯤ ꯗꯤꯒꯨꯝꯕ ꯅꯠꯇ꯭ꯔꯒꯅ ꯁꯤꯃꯥꯗꯨꯒꯤ ꯄꯣꯄꯨꯂꯔꯤꯇꯤꯒꯤ ꯃꯇꯨꯡ ꯏꯟꯅ ꯍꯥꯏꯇꯥꯔꯗꯤ ꯆꯍꯨꯝꯗꯒꯤ ꯆꯥꯝꯉꯥꯐꯥꯎꯒꯤ ꯃꯅꯨꯡꯁꯤꯗ ꯑꯗꯨꯒꯤ ꯔꯦꯠꯇ ꯑꯗꯨꯝ ꯂꯩꯒꯅꯤ